ꯑꯩꯅ ꯈ꯭ꯋꯥꯏꯗꯒꯤ ꯄꯥꯝꯖꯅ ꯌꯦꯡꯖꯕ ꯑꯩꯒꯤ ꯑꯄꯥꯝꯕ ꯁꯣ ꯑꯗꯨꯗꯤ ꯖꯤ ꯇꯤ ꯚꯤꯅꯤ ꯃꯁꯤꯗ ꯑꯩꯈꯣꯏꯅ ꯁꯤꯔꯦꯜ ꯑꯃꯁꯨꯡ ꯏꯁꯩꯒꯤ ꯊꯧꯔꯝ ꯀꯌꯥ ꯌꯦꯡꯕ ꯎꯕ ꯐꯪꯉꯤ ꯃꯁꯤꯗ ꯑꯩꯈꯣꯏꯅ ꯋꯥꯔꯨꯔꯕ ꯊꯕꯛ ꯀꯌꯥ ꯇꯧꯔꯨꯔꯕ ꯃꯇꯨꯡꯗ ꯑꯩꯈꯣꯏꯅ ꯄꯣꯊꯥꯅꯤꯡꯕ ꯃꯇꯝꯗ ꯉꯥꯏꯍꯥꯛꯇꯪ ꯄꯣꯊꯥꯔꯒ ꯁꯤꯔꯦꯜꯁꯤꯡ ꯑꯁꯤꯗ ꯌꯦꯡꯗꯨꯅ ꯍꯔꯥꯎ ꯇꯌꯥꯝꯅ ꯉꯥꯛꯇꯪ ꯑꯣꯏꯔꯕꯁꯨ ꯉꯍꯥꯛꯀꯤ ꯄꯤꯀꯨꯞ ꯑꯗꯨ ꯄꯣꯊꯥꯗꯨꯅ ꯌꯦꯡꯉꯒ ꯂꯩꯖꯕ ꯅꯨꯡꯉꯥꯏꯖꯕ ꯐꯪꯖꯩ ꯑꯗꯨꯗꯨꯒ ꯃꯁꯤꯒꯤ ꯁꯣ ꯑꯁꯤꯗꯒꯤ ꯑꯩꯈꯣꯏꯅ ꯊꯥꯡꯖ ꯑꯃꯁꯨꯡ ꯅꯣꯡꯃꯥꯏꯖꯤꯡ ꯅꯨꯃꯤꯠ ꯑꯁꯤꯗꯗꯤ ꯁꯣ ꯑꯇꯣꯞꯄ ꯀꯌꯥ ꯑꯃꯁꯨ ꯍꯥꯞꯄꯤ ꯁꯤꯔꯦꯜ ꯅꯠꯇꯕ ꯃꯍꯨꯠ ꯁꯤꯟꯗꯨꯅ ꯃꯗꯨꯒꯤ ꯁꯣꯁꯤꯡ ꯑꯁꯤꯗꯤ ꯏꯁꯩ ꯅꯣꯡꯃꯥꯏꯒꯤ ꯁꯥꯔꯦ ꯒꯃ ꯄꯥ ꯑꯉꯥꯡꯁꯤꯡꯒꯤ ꯑꯗꯨꯒ ꯑꯇꯣꯞꯄ ꯃꯌꯥꯝ ꯑꯃ ꯊꯧꯔꯝ ꯑꯃ ꯃꯌꯥꯝ ꯑꯃ ꯍꯥꯞꯄꯤ ꯑꯗꯨꯅ ꯁꯇꯔꯗꯦ ꯁꯟꯗꯦ ꯑꯁꯤ ꯌꯥꯝꯅ ꯅꯨꯡꯉꯥꯏꯕ ꯊꯧꯔꯝ ꯄꯨꯔꯛꯇꯨꯅ ꯃꯣꯏꯅ ꯍꯥꯞꯇꯨꯅ ꯃꯌꯥꯝꯗ ꯎꯍꯟꯕꯤ ꯃꯁꯤꯅ ꯑꯩꯈꯣꯏꯅ ꯁꯥꯔꯦ ꯒꯃ ꯄꯥ ꯑꯉꯥꯡꯒꯤ ꯏꯁꯩ ꯁꯛꯄꯁꯤꯡ ꯑꯗꯨꯗꯒꯤ ꯃꯈꯣꯏꯒꯤ ꯇꯦꯂꯦꯟꯁꯤꯡ ꯍꯩꯖꯕꯤ ꯑꯗꯨꯒ ꯑꯩꯈꯣꯏꯕꯨ ꯌꯥꯝꯅ ꯅꯨꯡꯉꯥꯏꯍꯟꯕ ꯃꯈꯣꯏꯒꯤ ꯏꯁꯩꯗꯨ ꯇꯥꯔꯒ ꯑꯩꯈꯣꯏꯗ ꯌꯥꯝꯅ ꯅꯨꯡꯉꯥꯏꯖꯕ ꯃꯣꯏꯅ ꯃꯈꯜ ꯃꯈꯜ ꯂꯝꯗꯒꯤ ꯂꯥꯛꯑꯒ ꯃꯈꯣꯏꯅ ꯃꯈꯣꯏꯒꯤ ꯇꯦꯂꯦꯟꯁꯤꯡ ꯑꯗꯨ ꯎꯠꯄꯁꯤꯡ ꯑꯗꯨ ꯑꯩꯈꯣꯏꯅ ꯌꯥꯝꯅ ꯅꯨꯡꯉꯥꯏꯅ ꯌꯦꯡꯖꯕ ꯉꯥꯛꯇꯪꯒꯤ ꯄꯣꯊꯥꯕ ꯐꯪꯖꯕ ꯃꯈꯣꯜꯁꯤꯡ ꯑꯗꯨ ꯇꯥꯔꯒ ꯑꯩꯈꯣꯏꯗꯁꯨ ꯏꯊꯧꯅꯥ ꯍꯥꯞꯄꯤꯕ ꯃꯣꯏꯒꯨꯝ ꯃꯣꯏꯗꯧꯅ ꯃꯤꯆꯝ ꯀꯌꯥ ꯑꯃꯕꯨ ꯎꯔꯒ ꯑꯩꯈꯣꯏꯅ ꯃꯈꯣꯏꯒꯨꯝꯅ ꯇꯧꯕ ꯉꯝꯅꯤ ꯈꯟꯖꯗꯨꯅ ꯌꯦꯡꯖꯕ ꯁꯣ ꯑꯃꯈꯛꯅꯤ ꯃꯁꯤꯗ ꯑꯩꯈꯣꯏ ꯏꯃꯨꯡ ꯃꯅꯨꯡ ꯀꯌꯥ ꯑꯃ ꯄꯨꯟꯗꯨꯅ ꯌꯦꯡꯃꯤꯟꯅꯕ ꯌꯥꯏ ꯅꯣꯡꯃꯒꯤ ꯑꯣꯏꯅ ꯉꯥꯛꯇꯪ ꯉꯥꯛꯇꯪꯒꯤ ꯃꯤꯀꯨꯞ ꯈꯥꯏꯗꯣꯛꯇꯨꯅ ꯑꯋꯥꯕ ꯀꯌꯥ ꯄꯣꯊꯥꯗꯨꯅ ꯌꯦꯡꯕ ꯁꯣ ꯑꯃꯈꯛꯅꯤ ꯄꯥꯝꯖꯗꯨꯅ ꯌꯦꯡꯖꯕ ꯁꯣ ꯑꯃꯈꯛꯅꯤ ꯃꯁꯤꯒꯤ ꯁꯣ ꯑꯁꯤ ꯑꯗꯨꯅ ꯑꯩꯅ ꯃꯁꯤꯒꯤ ꯁꯣ ꯑꯁꯤꯕꯨ ꯌꯥꯝꯅ ꯄꯥꯝꯖꯗꯨꯅ ꯌꯦꯡꯖꯩ